ꯍꯜꯂꯣ ꯑꯥ ꯇꯥꯖꯩꯌꯦ ꯍꯜꯂꯣ ꯃꯥꯅꯦ ꯃꯥꯅꯦ ꯑꯩꯈꯣꯏꯁꯤ ꯊꯥꯡꯒꯒꯤꯅꯤ ꯊꯥꯡꯒꯒꯤ ꯑꯩꯈꯣꯏꯒꯤ ꯂꯝꯀꯣꯏ ꯆꯠꯄꯒꯤ ꯃꯤ ꯑꯔꯥꯞ ꯑꯔꯥꯞꯄ ꯊꯥꯡꯒꯗ ꯂꯩꯕ ꯍꯣꯇꯦꯜ ꯑꯗꯨꯒꯨꯝꯕꯒꯨꯝꯕ ꯑꯗꯨꯒꯨꯝꯕꯗ ꯀꯣꯏꯍꯟꯕ ꯍꯥꯏ ꯇꯥꯔꯦꯅꯦ ꯑꯗꯨꯒꯨꯝꯕꯒꯤ ꯑꯩꯈꯣꯏꯒꯤ ꯁꯤꯗ ꯏꯁꯄꯦꯁ꯭ꯌꯦꯜꯂꯤ ꯁꯥꯔꯕꯤꯁ ꯑꯣꯏꯅ ꯍꯥꯏ ꯇꯥꯔꯦꯅꯦꯀꯣ ꯄꯦꯁꯦꯟꯖꯔ ꯄꯨꯊꯣꯛ ꯄꯨꯁꯤꯟ ꯇꯧꯕ ꯑꯗꯨꯒꯨꯝꯕꯒꯤ ꯁꯥꯔꯕꯤꯁ ꯂꯩ ꯑꯗꯣ ꯁꯣꯝ ꯆꯠꯄꯤꯗꯣꯔꯤꯕ꯭ꯔꯣ ꯁꯣꯝꯗ ꯍꯣꯏ ꯌꯥꯏꯌꯦ ꯑꯗꯨ ꯆꯠꯁꯤ ꯍꯥꯏꯔꯗꯤ ꯑꯗꯣ ꯁꯣꯝ ꯃꯤ ꯀꯌꯥ ꯑꯣꯏꯕꯅꯣ ꯑꯗꯨ ꯂꯥꯛꯀꯗꯧꯕ ꯑꯣꯏꯔꯗꯤ ꯃꯥꯡꯖꯧꯅꯅ ꯑꯩꯈꯣꯏꯗ ꯑꯗꯨꯝ ꯈꯪꯍꯜꯂꯛꯑꯣ ꯑꯩꯈꯣꯏ ꯁꯣꯝꯗꯩ ꯑꯗꯨꯝ ꯔꯤꯁꯤꯞ ꯕꯨꯛ ꯇꯧꯔꯝꯃꯒꯦꯕ ꯀꯣ ꯑꯣ ꯇꯥꯏꯌꯦ